ꯀꯩꯅꯣꯁꯤ ꯉꯁꯥꯏꯒꯤ ꯋꯥꯔꯤ ꯃꯈꯥꯗꯣ ꯁꯨꯃꯥꯏꯅ ꯇꯧꯗꯅ ꯂꯥꯛꯏꯕ ꯇꯥꯡ ꯇꯔꯥꯃꯉꯥꯁꯤꯗ ꯆꯥꯛꯆꯧꯕ ꯑꯃ ꯂꯩꯌꯦꯕꯀꯣ ꯑꯗꯨꯒꯤ ꯉꯥꯗꯨ ꯃꯣꯟ ꯃꯣꯟ ꯌꯥꯡꯈꯩ ꯃꯨꯛꯇꯪ ꯗꯔꯀꯥꯔ ꯑꯣꯏꯕ ꯑꯣ ꯃꯤ ꯈꯔ ꯌꯥꯝꯗꯣꯔꯤꯌꯦ ꯑꯗꯨ ꯉꯥꯗꯨ ꯀꯩꯀꯩ ꯃꯈꯟꯒꯤ ꯉꯥꯁꯤꯡꯅꯣ ꯂꯩꯕꯤꯔꯤꯗꯨꯕꯣ

ꯑꯣ ꯂꯣꯏꯅ ꯑꯌꯥꯝꯕ ꯂꯩꯔꯦ ꯍꯥꯏꯕ ꯎꯝ

ꯑꯧ ꯀꯩꯅꯣ ꯒ꯭ꯔꯥꯁꯇꯨꯕꯨ ꯀꯦ ꯖꯤꯗ ꯀꯌꯥꯃꯨꯛ ꯆꯥꯡꯅꯣ ꯂꯩꯔꯤꯁꯤꯕꯣ

ꯎꯝ

ꯎꯝ ꯎꯝ ꯀꯣꯔꯤꯗꯨ ꯀꯣꯔꯤꯒ ꯒ꯭ꯔꯥꯏꯁꯀꯗꯨ ꯃꯈꯜ ꯑꯅꯤꯈꯛꯇ ꯄꯥꯝꯕ

ꯑꯗꯨꯗꯤ ꯇꯥꯡ ꯇꯔꯥꯅꯤꯊꯣꯏꯗꯨꯗ ꯑꯩ ꯂꯥꯛꯆꯔꯒꯦ ꯄꯥꯎꯗꯣ ꯁꯤꯅꯤ ꯁꯤꯅꯤ ꯍꯥꯏꯕꯗꯣ ꯍꯣꯏ ꯍꯣꯏ

ꯑꯣ

ꯃꯣꯏꯅ ꯉꯁꯥꯏ ꯍꯥꯏꯔꯝꯕꯗꯨ ꯉꯁꯥꯏ ꯑꯦꯛ ꯖꯣꯕꯥꯟꯗꯨ ꯇꯧꯕꯤꯗꯕꯗꯣ ꯑꯥ ꯑꯗꯨꯗꯤ ꯀꯔꯥꯏ ꯌꯥꯔꯅꯤ

ꯑꯣꯖꯥꯒꯤ ꯌꯨꯝꯁꯦ ꯇꯦꯟꯊꯥ ꯈꯨꯅꯧ ꯕꯖꯥꯔꯗꯨ ꯑꯣꯏꯗꯣꯔꯤꯕ꯭ꯔꯥ ꯑꯗꯒꯤ ꯃꯊꯪꯒꯤ ꯕꯖꯥꯔ ꯑꯗꯨꯒꯤ ꯖꯒꯥꯗꯨꯗ ꯑꯣꯏꯗꯣꯏꯔꯣ ꯑꯣ ꯍꯣꯏ ꯍꯣꯏ ꯍꯣꯏ ꯍꯣꯏ ꯍꯣꯏ

ꯑꯣ ꯐꯔꯦ ꯐꯔꯦ ꯌꯥꯝ ꯅꯨꯡꯉꯥꯏꯖꯔꯦ ꯋꯥꯔꯤꯁꯨ ꯅꯨꯡꯉꯥꯏꯔꯦ ꯑꯗꯨ ꯑꯩ ꯁ꯭ꯋꯥꯏꯗ ꯍꯌꯦꯡ ꯂꯥꯛꯑꯝꯗꯥꯏꯗ ꯐꯣꯟ ꯇꯧꯖꯔꯒꯦ ꯊꯝꯖꯔꯦ ꯊꯝꯖꯔꯦ